ꯁꯤꯝꯂꯥ ꯍꯣꯇꯦꯜꯒꯤ ꯃꯦꯅꯦꯖꯔ ꯅꯠꯇ꯭ꯔꯣ ꯑꯣ ꯑꯩꯒꯤ ꯃꯤꯡ ꯅꯤꯔꯨꯄꯃꯥ ꯀꯧꯏ ꯑꯩ ꯈꯨꯟꯌꯥꯏ ꯂꯩꯀꯥꯏꯗꯒꯤꯅꯦꯕ ꯀꯀꯥ ꯍꯣꯏꯅ ꯄꯣꯠ ꯑꯣꯔꯗꯔ ꯑꯃ ꯗꯦꯠ ꯐꯥꯏꯞ ꯐꯦꯕꯣꯋꯥꯔꯤꯒꯤ ꯇꯨ ꯊꯥꯎꯖꯟ ꯇꯣꯏꯟꯇꯤ ꯐꯣꯔꯒꯤ ꯗꯦꯠ ꯐꯥꯏꯞꯇ ꯑꯣꯔꯗꯔ ꯇꯧꯈꯤꯕꯅꯦꯕ ꯏꯃꯥꯅꯕꯤꯒꯤ ꯕ꯭ꯔꯠꯗꯦꯒꯤ ꯀꯦꯛꯀꯨꯝꯕ ꯑꯗꯨꯗꯩ ꯕꯦꯀꯤꯁ ꯁꯝꯃꯣꯁꯥ ꯑꯗꯨꯝ ꯀꯀꯥ ꯑꯣꯗꯔ ꯑꯗꯨꯝ ꯄ꯭ꯔꯗꯛ ꯈꯔꯗꯤ ꯑꯗꯨꯝ ꯌꯥꯝꯕꯅꯦꯕ ꯑꯥꯏꯇꯦꯝ ꯈꯔ ꯀꯣ ꯕ꯭ꯔꯠꯗꯦ ꯄꯥꯔꯇꯤꯒꯤꯅꯦ ꯑꯗ ꯑꯩꯅ ꯑꯣꯔꯗꯔ ꯇꯧꯈꯤꯕꯅꯦꯕ ꯑꯗꯣ ꯑꯣꯔꯗꯔ ꯗꯦꯠꯀꯤ ꯃꯃꯥꯡꯗ ꯀꯀꯥ ꯍꯣꯏꯒꯤ ꯍꯣꯇꯦꯜꯒꯤ ꯑꯣꯔꯗꯔ ꯌꯥꯝꯅ ꯂꯩꯔꯦꯍꯥꯏꯗꯅꯀꯣ ꯑꯩꯉꯣꯟꯗ ꯍꯥꯟꯅ ꯑꯗꯨꯝ ꯐꯣꯟ ꯇꯧꯔꯛꯈ꯭ꯔꯦꯕ ꯀꯀꯥ ꯍꯣꯏꯅ ꯑꯗꯨꯗ ꯑꯩꯅ ꯑꯩ ꯑꯣꯔꯗꯔꯁꯦ ꯁꯣꯏꯔꯗ꯭ꯔꯅ ꯑꯩꯅꯅꯦ ꯄꯥꯈꯠ ꯃꯟꯗ ꯀꯦꯟꯁꯦꯜ ꯇꯧꯈ꯭ꯔꯕꯅꯦꯕ ꯑꯇꯣꯞꯄ ꯃꯐꯝꯗꯒꯤ ꯑꯩꯅ ꯑꯣꯗꯔ ꯑꯃꯃꯨꯛ ꯇꯧꯈ꯭ꯔꯦꯕ ꯑꯗꯨꯅ ꯀꯀꯥ ꯍꯣꯏꯗ ꯑꯩꯅ ꯑꯣꯔꯗꯔ ꯇꯧꯈ꯭ꯔꯤꯕ ꯄꯣꯠꯁꯤꯡꯁꯨ ꯀꯦꯟꯁꯦꯜ ꯇꯧꯈꯤꯕ ꯍꯥꯏꯕꯗꯤ ꯄꯣꯠꯁꯤꯡꯗꯨꯒꯤ ꯔꯤꯐꯟꯗꯣ ꯍꯧꯖꯤꯛꯐꯥꯎꯕ ꯑꯩꯉꯣꯟꯗ ꯂꯥꯛꯇ꯭ꯔꯤꯕ ꯅꯨꯃꯤꯠꯇꯤ ꯅꯤꯅꯤ ꯍꯨꯝꯅꯤ ꯁꯨꯖꯤꯜꯂꯛꯑꯦꯕꯀꯣ ꯀꯀꯥ ꯑꯗꯨꯒꯤ ꯑꯩꯅ ꯀꯔꯤꯒꯤ ꯍꯧꯖꯤꯛ ꯐꯥꯎꯕ ꯔꯤꯐꯟꯁꯦ ꯂꯥꯛꯇ꯭ꯔꯤꯅꯣꯗ ꯑꯩ ꯅꯥꯍꯟꯗꯒꯤ ꯍꯥꯏꯒꯦ ꯇꯧꯔꯒ ꯑꯗꯨꯝ ꯍꯥꯏꯗꯅ ꯂꯩꯔꯕꯅꯦ ꯑꯗꯣ ꯀꯀꯥꯁꯦ ꯑꯗꯨꯒꯤ ꯑꯩꯅ ꯐꯣꯟ ꯇꯧꯔꯛꯄꯅꯦ